ꯑꯩꯈꯣꯏꯒꯤ ꯃꯅꯤꯄꯨꯔꯒꯤ ꯃꯐꯝ ꯑꯁꯤꯗ ꯌꯥꯝꯅ ꯇꯣꯏꯅ ꯎꯕ ꯐꯪꯕ ꯎꯆꯦꯛꯁꯤꯡ ꯍꯥꯏꯔꯒꯗꯤ ꯀꯣ ꯁꯦꯟꯗ꯭ꯔꯥꯡ ꯑꯗꯒꯤ ꯎꯔꯣꯛ ꯑꯗꯒꯤ ꯆꯣꯉꯥ ꯑꯗꯒꯤ ꯉ ꯉꯥꯔꯥꯛꯄꯤ ꯀꯥꯏꯅ ꯀꯣ ꯃꯣꯏ ꯈꯔꯁꯦ ꯌꯥꯝꯅ ꯇꯣꯏꯅ ꯎꯕ ꯐꯪꯏ ꯑꯗꯨꯒ ꯑꯩꯅ ꯈ꯭ꯋꯥꯏꯗꯒꯤ ꯄꯥꯝꯖꯕ ꯎꯆꯦꯛ ꯑꯩꯅ ꯌꯦꯡꯕꯗ ꯌꯥꯝꯅ ꯐꯖꯩꯌꯦꯅ ꯈꯟꯖꯕꯁꯦ ꯑꯩꯈꯣꯏꯒꯤ ꯉꯥꯔꯥꯛꯄꯤ ꯎꯔꯣꯛ ꯑꯅꯤꯁꯦ ꯌꯥꯝ ꯐꯖꯩꯌꯦꯅ ꯈꯟꯖꯩ